ꯀꯛꯆꯤꯡ ꯖꯤꯂꯥꯒꯤ ꯊꯕꯛ ꯇꯧꯕ ꯍꯥꯏꯁꯦ ꯂꯧꯎ ꯁꯤꯡꯎꯕ ꯁꯨꯝ ꯀꯥꯅꯕ ꯐꯪꯕ ꯍꯥꯏꯁꯦ ꯂꯧ ꯁꯤꯡꯒꯤ ꯃꯇꯝꯗ ꯃꯣꯏꯅ ꯍꯔꯥ ꯅꯨꯡꯂꯥ ꯄꯤꯔꯛꯑꯒ ꯄꯣꯊꯣꯛ ꯅꯥꯎꯊꯣꯛ ꯄꯣꯊꯣꯛ ꯃꯁꯤꯡ ꯍꯦꯟꯅ ꯃꯔꯥꯡ ꯀꯥꯏꯅ ꯐꯪꯍꯜꯂꯦ ꯑꯗꯨ ꯑꯣꯏꯔꯦ ꯑꯗꯨꯗꯨꯒ ꯀꯛꯆꯤꯡꯒꯤ ꯃꯐꯝ ꯈꯨꯗꯤꯡꯗ ꯑꯆꯧ ꯑꯆꯧꯕ ꯃꯐꯝ ꯈꯨꯗꯤꯡꯃꯛꯇ ꯃꯣꯏꯅ ꯊꯕꯛ ꯄꯤꯕꯤꯗꯨꯅ ꯊꯕꯛ ꯄꯤꯕꯤꯔꯒ ꯊꯕꯛ ꯂꯩꯍꯜꯂꯦ ꯑꯗꯨꯗꯨꯒ ꯁꯦꯟꯊꯣꯛ ꯂꯝꯕꯤ ꯈꯔ ꯍꯦꯟꯒꯠꯍꯜꯂꯦ ꯑꯗꯨꯒ ꯑꯩꯈꯣꯏꯅ ꯃꯤ ꯃꯔꯛꯇ ꯃꯤ ꯃꯌꯥꯝ ꯊꯕꯛ ꯁꯨꯃꯤꯟꯅꯕꯒꯤ ꯅꯨꯡꯉꯥꯏꯕ ꯍꯥꯏꯔꯒꯅ ꯑꯗꯨꯝ ꯑꯋꯥꯕꯁꯨ ꯄꯣꯊꯥꯏ ꯃꯌꯥꯝ ꯁꯨꯃꯤꯟꯅꯕ ꯍꯥꯏꯕꯁꯦ ꯏꯊꯟꯗ ꯁꯨꯕ ꯍꯥꯏꯕꯒꯤꯁꯨ ꯅꯨꯡꯉꯥꯏꯕ ꯂꯩ ꯃꯌꯥꯝ ꯁꯨꯃꯤꯟꯅꯕꯒꯤꯁꯨ ꯅꯨꯡꯉꯥꯏꯕ ꯂꯩ ꯅꯨꯡꯉꯥꯏꯕ ꯑꯅꯤꯁꯤꯒꯤ ꯃꯅꯨꯡꯗ ꯈꯦꯠꯅꯕ ꯀꯔꯤꯅꯣ ꯍꯥꯏꯕ ꯃꯇꯝꯗ ꯃꯌꯥꯝ ꯁꯨꯃꯤꯟꯅꯕꯒꯤꯅ ꯑꯩꯅ ꯋꯥꯔꯁꯨ ꯀꯩꯗꯧꯔꯁꯨ ꯑꯗꯒꯤ ꯋꯥꯈꯜ ꯑꯃ ꯊꯣꯛꯇ꯭ꯔꯁꯨ ꯑꯃ ꯁꯣꯏꯔꯁꯨ ꯑꯈꯪꯕ ꯑꯃꯅ ꯅꯠꯇ꯭ꯔꯒꯅ ꯑꯍꯩꯕ ꯑꯃꯅ ꯁꯤ ꯇꯧꯋꯦ ꯍꯥꯏꯔꯒ ꯑꯗꯨꯝ ꯃꯌꯥꯝꯗ ꯑꯋꯥꯕ ꯄꯣꯊꯥꯃꯤꯟꯅꯩ ꯇꯥꯛꯃꯤꯟꯅꯩ ꯑꯗꯨꯒꯨꯝꯕꯒꯤ ꯅꯨꯡꯉꯥꯏꯕ ꯂꯩ ꯑꯗꯨꯒ ꯃꯌꯥꯝ ꯁꯨꯃꯤꯟꯅꯕꯗ ꯅꯨꯡꯉꯥꯏꯇꯕ ꯍꯥꯏꯕꯁꯤꯅ ꯏꯁꯥꯒꯤ ꯄꯥꯔꯠ ꯏꯁꯥꯒꯤ ꯑꯣꯏꯕ ꯂꯅꯥꯏ ꯑꯣꯏꯕ ꯊꯕꯛꯇꯗꯤ ꯁꯦꯡꯅ ꯍꯥꯏꯔꯒ ꯏꯃꯨꯡꯒꯤ ꯊꯕꯛ ꯏꯟꯈꯥꯡ ꯂꯅꯥꯏ ꯑꯣꯏꯕ ꯊꯕꯛꯇꯗꯤ ꯏꯁꯥꯅ ꯀꯩꯅꯣ ꯇꯧꯕ ꯇꯥꯏ ꯏꯁꯥꯅ ꯑꯗꯨꯝ ꯇꯧꯖꯕꯅ ꯐꯩ ꯃꯌꯥꯝꯒ ꯄꯨꯟꯗꯧ ꯁꯔꯨꯛ ꯑꯗꯨꯒꯨꯝꯕꯁꯨ ꯈꯦꯠꯅꯕ ꯂꯩ ꯑꯗꯨꯗꯨꯅ ꯑꯗꯨꯝ ꯃꯌꯥꯝ ꯍꯥꯏꯕꯁꯤꯗꯤ ꯃꯌꯥꯝꯅꯤ ꯏꯊꯟꯗ ꯍꯥꯏꯕꯁꯤꯗꯤ ꯏꯊꯟꯗꯅꯤ ꯑꯗꯨꯗꯨꯅ ꯃꯌꯥꯝ ꯄꯨꯟꯕꯒ ꯏꯊꯟꯗ ꯇꯧꯕꯒ ꯈꯦꯠꯅꯕ ꯑꯅꯤꯒꯤꯁꯨ ꯂꯩꯕꯅꯤꯅ ꯑꯗꯨꯝ ꯑꯩꯗꯤ ꯏꯃꯥꯟꯗ ꯃꯥꯟꯅꯖꯩ